ꯑꯧ ꯀꯅꯥ ꯀꯅꯥꯅꯣ ꯑꯣ ꯃꯥꯅꯦ ꯃꯥꯅꯦ ꯀꯔꯤ ꯍꯥꯏꯌꯣ ꯀꯔꯤ ꯇꯥꯅꯁꯦꯕ ꯐꯤꯗꯝꯁꯤ ꯀꯩꯅꯣꯅꯦꯕ ꯗꯤ ꯑꯦꯗꯤꯛꯁꯟ ꯁꯦꯟꯇꯔꯅꯦꯕꯀꯣ ꯑꯩꯈꯣꯏꯁꯤ ꯆꯍꯤ ꯇꯔꯥꯅꯤꯄꯥꯟꯒꯤ ꯃꯈꯥꯗ ꯂꯩꯕ ꯅꯨꯄꯥ ꯃꯆꯥꯒꯤ ꯑꯣꯏꯕ ꯁꯦꯟꯇꯔꯅꯦ ꯑꯗꯣ ꯀꯅꯥ ꯀꯔꯤ ꯀꯔꯤ ꯀꯔꯤ ꯇꯥꯟꯅꯁꯤꯒꯦ ꯀꯔꯤ ꯀꯅꯥ ꯊꯝꯒꯗꯕ ꯃꯤꯒ ꯂꯩꯕ꯭ꯔꯣ ꯀꯃꯥꯏ ꯇꯧꯋꯤ ꯑꯗꯨ ꯌꯥꯏ ꯀꯩꯁꯨ ꯀꯥꯏꯗꯦ ꯀꯥꯏꯗꯦ ꯀꯥꯏꯗꯦ ꯑꯗꯣ ꯃꯥ ꯃꯁꯥꯒꯤ ꯑꯥꯗꯥꯔꯒꯨꯝꯕ ꯂꯩꯕ ꯅꯠꯇ꯭ꯔꯣ ꯑꯩꯈꯣꯏꯗꯤ ꯀꯩꯅꯣꯅꯦꯕꯀꯣ ꯑꯩꯈꯣꯏꯗꯤ ꯃꯤꯅꯤꯁꯇ꯭ꯔꯤꯒꯤ ꯃꯈꯥꯗ ꯂꯩꯕꯅꯤꯅꯀꯣ ꯑꯥꯗꯥꯔꯁꯤ ꯀꯝꯄꯜꯁꯔꯤ ꯑꯣꯏꯕ ꯍꯥꯏꯇꯔꯦ ꯑꯩꯈꯣꯏꯅ ꯑꯃꯨꯛ ꯃꯤꯅꯤꯁꯇ꯭ꯔꯤꯗ ꯆꯦ ꯋꯤꯛꯂꯤ ꯅꯣꯡꯃꯒꯤ ꯆꯦ ꯊꯥꯒꯠꯂꯦꯕ ꯑꯗꯨꯅ ꯑꯥꯗꯥꯔ ꯀꯝꯄꯜꯁꯔꯤ ꯑꯣꯏꯕ ꯑꯗꯨꯏ ꯊꯝꯕꯩꯗꯤ ꯍꯧꯖꯤꯛ ꯑꯗꯨꯝ ꯁꯤꯠꯇꯨ ꯑꯦꯕꯥꯏꯂꯦꯕꯟꯗ ꯑꯗꯨꯝ ꯂꯩ ꯑꯗꯨ ꯌꯥꯅꯤ ꯑꯗꯨꯝ ꯄꯨꯔꯛꯄ ꯑꯗꯨꯒꯤꯗꯤ ꯎꯝ ꯎꯝ

ꯎꯝ ꯎꯝ ꯎꯝ

ꯌꯥꯏ ꯌꯥꯏ ꯑꯩꯈꯣꯏꯒꯤ ꯑꯗꯨꯝ ꯑꯦꯟ ꯖꯤ ꯑꯣꯒꯤ ꯃꯈꯥꯗꯀꯣ ꯃꯤꯅꯤꯁꯇ꯭ꯔꯤꯒꯤ ꯃꯈꯥꯗ ꯑꯦꯟ ꯖꯤ ꯑꯣ ꯑꯣꯏꯅ ꯑꯗꯨꯝ ꯔꯟ ꯇꯧꯕꯅꯦꯕ

ꯎꯝ ꯎꯝ ꯑꯗꯩ ꯃꯥꯒꯤ ꯑꯗꯨꯝ ꯐꯤꯔꯣꯟ ꯗꯔꯀꯥꯔ ꯑꯣꯏꯔꯛꯀꯅꯤꯀꯣ ꯑꯩꯈꯣꯏꯗꯤ ꯑꯦꯟ ꯖꯤ ꯑꯣꯅꯤꯅ ꯑꯩꯈꯣꯏꯅ ꯄꯨꯂꯞ ꯎꯝ ꯄꯤꯕ ꯉꯝꯗꯦꯕꯀꯣ ꯑꯦꯟ ꯖꯤ ꯑꯣ ꯑꯃ ꯑꯣꯏꯅ ꯑꯩꯈꯣꯏꯅ ꯃꯣꯏꯒꯤ ꯃꯇꯦꯡ ꯄꯥꯡꯕ ꯈꯛꯇꯅꯦꯕ ꯑꯗ ꯑꯥ ꯍꯥꯏꯗꯤ ꯁꯦꯠꯅ ꯆꯥꯅꯕ ꯑꯗꯨꯝ ꯄꯨꯖꯔꯛꯑꯅꯤꯀꯣ ꯑꯗꯨ ꯃꯥꯒꯤ ꯇꯉꯥꯏ ꯐꯗꯅ ꯃꯥꯗꯣ ꯂꯥꯏꯔꯤꯛ ꯇꯝꯕꯅꯤꯅꯀꯣ ꯑꯗꯨꯝ ꯃꯥꯒꯤ ꯂꯥꯏꯔꯤꯛ ꯂꯥꯏꯁꯨ ꯑꯗꯨꯝ ꯄꯨꯔꯛꯑꯁꯨ ꯌꯥꯅꯤ ꯀꯣ ꯑꯗꯨꯒ ꯑꯩꯈꯣꯏ ꯁꯤꯗ ꯂꯩꯅ ꯂꯩꯅ ꯃꯥꯅ ꯁ꯭ꯀꯨꯜ ꯆꯠꯀꯦ ꯍꯥꯏꯔꯁꯨ ꯑꯗꯨꯝ ꯌꯥꯅꯤ ꯈꯨꯗꯣꯡ ꯆꯥꯕ ꯑꯗꯨꯝ ꯄꯤꯌꯦꯕꯀꯣ ꯇꯧꯕꯇꯕꯨ ꯃꯥ ꯃꯇꯝ ꯈꯔꯒꯤ ꯑꯣꯏꯅꯗꯤ ꯍꯥꯏꯇꯥꯔꯦ ꯃꯄꯥꯟ ꯊꯣꯛꯇꯕꯤꯗ ꯑꯩꯈꯣꯏ ꯃꯅꯨꯡꯗ ꯂꯩꯇꯥꯔꯦ ꯃꯇꯝ ꯈꯔ ꯑꯣꯏꯅꯗꯤ ꯑꯗꯨꯏꯗꯤ ꯃꯥ ꯑꯗꯨꯏ ꯄꯨꯔꯛꯑꯣꯀꯣ ꯄꯨꯔꯛꯑꯒ ꯑꯗꯨꯝ ꯃꯈꯥ ꯇꯥꯕ ꯋꯥꯔꯤ ꯋꯥꯇꯥꯏꯗꯣ ꯑꯗꯨꯝ ꯁꯤꯗ ꯂꯥꯛꯑꯒ ꯑꯗꯨꯝ ꯁꯥꯟꯅꯁꯦ ꯑꯗꯨꯒꯤꯗꯤ ꯑꯗꯨꯝ ꯌꯥꯅꯤ ꯍꯣꯏ ꯍꯣꯏ ꯌꯥꯏ ꯌꯥꯏ ꯑꯗꯨꯝ ꯂꯥꯛꯑꯣ ꯑꯥ ꯑꯥ ꯍꯣꯏ ꯍꯣꯏ